ꯍꯦꯜꯂꯣ ꯑꯍꯣꯏ ꯁꯣꯝ ꯑꯣꯖꯥ ꯖꯜꯂꯖꯤꯠ ꯑꯣꯏꯔꯕꯣ ꯑꯁ ꯌꯥꯝ ꯅꯨꯡꯉꯥꯏ ꯌꯥꯝ ꯅꯨꯡꯉꯥꯏ ꯑꯩ ꯀꯩꯅꯣꯅꯦ ꯀꯛꯆꯤꯡ ꯈꯨꯟꯌꯥꯏ ꯂꯩꯀꯥꯏꯒꯤꯅꯦ ꯑꯣꯖꯥ ꯔꯣꯍꯤꯟꯀꯥꯟ ꯑꯩ ꯔꯣꯍꯤꯟꯀꯥꯟꯇꯅꯦ ꯑꯍꯣꯏ ꯑꯍꯣꯏ ꯍꯣꯏ ꯅꯣꯡꯃ ꯑꯍꯣꯏ ꯅꯣꯡꯃ ꯑꯣꯖꯥꯅꯅꯦ ꯀꯩꯅꯣꯒꯤꯅꯦ ꯑꯩꯈꯣꯏꯒꯤ ꯁꯒꯣꯜ ꯀꯥꯡꯖꯩꯒꯤ ꯈꯪꯅꯤꯡꯉꯦ ꯑꯣꯖꯥ ꯁꯒꯣꯜ ꯀꯥꯡꯖꯩꯒꯤ ꯃꯇꯥꯡꯗ ꯑꯣꯖꯥ ꯍꯣꯏꯒꯤ ꯁꯥꯇ꯭ꯔꯁꯤꯡ ꯀꯩ ꯀꯩ ꯔꯤꯁꯥꯔꯁ ꯇꯧꯒꯅꯤ ꯈꯣꯠꯀꯅꯤ ꯍꯥꯏꯕꯗꯣ ꯑꯗꯨꯒꯤ ꯃꯇꯥꯡꯗ ꯑꯩꯁꯨ ꯈꯔ ꯍꯪꯅꯔꯨꯔꯦ ꯑꯩꯈꯣꯏ ꯀꯩꯔꯣꯜ ꯂꯩꯀꯥꯏꯒꯤ ꯍꯥꯟꯅ ꯁꯒꯣꯜ ꯁꯥꯟꯅꯕ ꯑꯩꯈꯣꯏ ꯀꯥ ꯀꯣꯃꯣꯜ ꯈꯣꯏ ꯑꯗꯒꯤ ꯃꯣꯏꯗ ꯑꯗꯨꯃꯥꯏꯅ ꯍꯧꯖꯤꯛꯀꯥꯟꯗꯤ ꯌꯥꯝ ꯀꯟꯅ ꯃꯗꯨꯃꯛꯅ ꯏꯁꯄꯣꯔꯠꯁꯇꯨ ꯍꯥꯟꯅ ꯇꯧꯕ ꯑꯗꯨꯃꯥꯏꯅꯗꯤ ꯇꯧꯗ꯭ꯔꯦ ꯍꯧꯖꯤꯛꯀꯥꯟꯁꯤꯗꯗꯤ ꯐꯨꯠꯕꯣꯜꯒꯨꯝꯕ ꯑꯗꯣꯝꯗ ꯆꯠꯈ꯭ꯔꯦ ꯑꯗꯨꯒ ꯑꯩꯈꯣꯏꯅꯗꯤ ꯁꯒꯣꯜ ꯀꯥꯡꯖꯩ ꯍꯥꯏꯔꯒꯗꯤ ꯍꯥꯟꯅꯗꯒꯤ ꯏꯍꯥꯟ ꯍꯥꯟꯕ ꯄꯣꯂꯣ ꯍꯥꯏꯅ ꯑꯩꯈꯣꯏꯒꯤ ꯁꯒꯣꯜ ꯀꯥꯡꯖꯩꯁꯦ ꯃꯅꯤꯄꯨꯔꯗꯒꯤ ꯍꯧꯈꯤꯕꯅꯤ

ꯌꯥꯏ ꯌꯥꯏ ꯑꯗꯣ

ꯑꯍꯣꯏ

ꯑꯍꯣꯏ ꯎꯝ ꯎꯝ

ꯑꯍꯣꯏ ꯎꯝ

ꯑꯍꯣꯏ

ꯑꯥ ꯑꯥ ꯑꯥ ꯍꯣꯏ ꯍꯣꯏ

ꯑꯍꯣꯏ ꯑꯍꯣꯏ ꯍꯣꯏ ꯑꯍꯣꯏ ꯍꯣꯏ ꯃꯔꯝꯁꯨ ꯌꯥꯝ ꯆꯥꯕ꯭ꯔꯥ ꯈꯜꯂꯤ ꯌꯥꯏ ꯌꯥꯏ ꯌꯥꯏ ꯁꯣꯏꯔꯣꯏ ꯍꯣꯏ ꯑꯩ ꯑꯩ ꯑꯩ ꯄꯥꯎꯗꯣ ꯁꯣꯏꯗꯅ ꯐꯥꯎꯖꯔꯛꯑꯒꯦ ꯑꯗꯨꯗꯤ ꯌꯥꯝ ꯅꯨꯡꯉꯥꯏꯖꯔꯦ ꯑꯣꯖꯥ ꯑꯗꯨꯗꯤ ꯑꯃꯨꯛ ꯍꯣꯏ ꯑꯃꯨꯛ ꯊꯝꯖꯔꯒꯦ ꯇꯟꯖꯥ ꯆꯥꯔꯀꯥꯟꯗ ꯑꯣꯖꯥꯅ ꯑꯗꯨꯝ ꯅꯤꯡꯁꯤꯡꯕꯤꯔꯛꯑꯣ ꯑꯗꯣ ꯑꯩꯁꯨ ꯑꯗꯨꯝ ꯐꯣꯟꯗꯣ ꯇꯧꯖꯔꯛꯑꯒꯦ ꯑꯗꯨꯒ ꯍꯌꯦꯡ ꯑꯦꯛꯖꯤꯕꯤꯁꯟ ꯃꯦꯠꯆꯇꯨ ꯁꯤꯟꯗ꯭ꯔꯤꯀꯥꯟꯗ ꯄꯣꯂꯣꯒꯤ ꯑꯗꯣ ꯑꯃꯨꯛ ꯑꯩꯈꯣꯏꯅ ꯍꯧꯖꯤꯛꯀꯤ ꯁꯒꯣꯜ ꯀꯥꯡꯖꯩ ꯁꯒꯣꯜ ꯀꯥꯡꯖꯩ ꯍꯥꯏꯔꯤꯁꯤ ꯑꯁꯤꯒꯤ ꯀꯩꯅꯣꯗꯨ ꯑꯃꯨꯛ ꯑꯩꯈꯣꯏ ꯑꯃꯨꯛ ꯑꯩ ꯑꯃꯨꯛ ꯍꯥꯏꯖꯔꯛꯑꯒꯦ ꯑꯗꯨꯒꯤ ꯅꯨꯃꯤꯠꯇꯨꯒꯤ ꯌꯧꯗ꯭ꯔꯤ ꯃꯥꯡꯑꯣꯏꯅꯅ ꯑꯗꯨꯝ ꯑꯗꯨꯃꯥꯏꯅ ꯎꯟꯅꯔꯁꯤ ꯐꯔꯦ ꯑꯣꯖꯥ ꯑꯗꯨꯗꯤ ꯑꯃꯨꯛ ꯊꯝꯖꯔꯒꯦ ꯑꯗꯨꯗꯤ ꯌꯥꯝ ꯅꯨꯡꯉꯥꯏꯔꯦ ꯌꯥꯝ ꯅꯨꯡꯉꯥꯏꯔꯦ ꯎꯝ